ꯑꯩꯅ ꯇ꯭ꯔꯦꯛꯀꯤꯡ ꯆꯠꯄꯁꯦ ꯑꯩꯒꯤ ꯃꯅꯤꯄꯨꯔꯗ ꯃꯃꯤꯡ ꯆꯠꯄꯗ ꯑꯗꯨ ꯃꯐꯝꯗꯨꯗ ꯆꯠꯇꯦ ꯑꯩꯗꯤ ꯑꯗꯨꯝ ꯑꯩꯒꯤ ꯈꯨꯟꯉꯥꯏꯗ ꯑꯗꯨꯝ ꯆꯠꯂꯦ ꯑꯩꯒꯤ ꯈꯨꯟꯗ ꯑꯗꯨꯝ ꯅꯨꯡꯉꯥꯏꯅ ꯑꯩꯅ ꯃꯔꯨꯞ ꯃꯄꯥꯡꯁꯤꯡ ꯑꯩꯅ ꯇꯤꯟꯅꯕꯗꯤ ꯁꯤꯡꯗꯨ ꯂꯧꯔꯒ ꯑꯗꯨꯝ ꯑꯩꯈꯣꯏꯅ ꯌꯥꯝ ꯍꯔꯥꯎꯅ ꯋꯥꯔꯤ ꯋꯥꯇꯥꯏ ꯇꯧꯔꯒ ꯑꯗꯨꯝ ꯆꯠꯂꯦ ꯑꯗꯨꯒꯤ ꯑꯩ ꯑꯗꯨꯝ ꯃꯣꯏꯕꯨ ꯇꯤꯟꯅꯕ ꯑꯃꯒ ꯋꯥꯔꯤꯁꯨ ꯁꯥꯕꯁꯤ ꯑꯗꯨꯒꯤꯗꯃꯛ ꯑꯩꯅ ꯏꯟꯇꯔꯦꯁ ꯌꯥꯝ ꯑꯣꯏꯅ ꯑꯗꯨꯝ ꯆꯠꯂꯤ